ꯍꯜꯂꯣ ꯗ꯭ꯔꯥꯏꯚꯔ ꯅꯪꯒꯤ ꯒꯥꯔꯤꯗꯨ ꯀꯗꯥꯏ ꯌꯧꯔꯤꯕ꯭ꯔꯣ ꯀꯣ ꯑꯩꯒꯤ ꯐꯣꯟꯗꯗꯤ ꯅꯪꯒꯤ ꯑꯦꯖꯦꯟꯁꯤꯒꯤ ꯃꯦꯁꯦꯖ ꯂꯥꯛꯑꯦ ꯌꯧꯔꯦ ꯃꯐꯝ ꯍꯥꯏꯕꯗꯨꯗ

ꯑꯗꯨ ꯑꯩꯗꯤ ꯅꯣꯏꯒꯤ ꯒꯥꯔꯤ ꯎꯗꯦ ꯑꯗꯨꯅ ꯅꯪꯅ ꯌꯧꯔꯦ ꯌꯧꯔꯗꯤ ꯑꯩꯒꯤ ꯃꯐꯝ ꯑꯣꯏꯅ ꯍꯥꯏꯕꯤꯔꯒꯦ ꯑꯩꯁꯤ ꯔꯥꯍꯨꯜꯒꯤ ꯐꯥꯔꯃꯥꯁꯤꯒꯤ ꯃꯅꯥꯛꯇ ꯂꯦꯞꯂꯒ ꯂꯩꯕꯅꯦ ꯌꯧꯔꯀꯥꯟꯗ ꯑꯃꯔꯛ ꯀꯣꯜ ꯇꯧꯕꯤꯌꯣ